ꯑꯩꯒꯤ ꯃꯥꯔꯁꯦꯜ ꯑꯥꯔꯠ ꯃꯁꯥꯟꯅ ꯑꯁꯤ ꯃꯅꯤꯄꯨꯔꯒꯤ ꯑꯣꯏꯅ ꯄꯨꯋꯥꯔꯤꯗ ꯂꯩꯍꯧꯔꯒꯗꯕ ꯃꯨꯛꯅꯥ ꯃꯁꯥꯟꯅ ꯑꯗꯨꯅꯤ ꯑꯩꯅ ꯃꯨꯛꯅꯥ ꯁꯥꯟꯅꯅꯤꯡꯕ ꯐꯥꯎꯈꯤꯕꯒꯤ ꯃꯔꯝꯗꯤ ꯃꯨꯛꯅꯥ ꯃꯁꯥꯟꯅ ꯑꯁꯤ ꯃꯅꯤꯄꯨꯔꯗꯒꯤ ꯉꯁꯤ ꯍꯌꯦꯡ ꯈꯪꯗꯅ ꯃꯨꯠꯈꯤꯗꯧꯔꯕ ꯃꯁꯥꯟꯅ ꯑꯃ ꯑꯣꯏꯕꯅ ꯏꯁꯥꯅ ꯏꯊꯧꯗꯥꯡ ꯂꯧꯖꯔꯒ ꯃꯁꯥꯟꯅ ꯑꯁꯤꯕꯨ ꯃꯨꯠꯄ ꯌꯥꯔꯣꯏ ꯍꯥꯏꯅ ꯋꯥꯈꯜ ꯈꯟꯖꯔꯒ ꯃꯁꯥꯟꯅ ꯑꯁꯤ ꯁꯥꯟꯅꯈꯤꯕꯅꯤ ꯑꯩꯒꯤ ꯑꯣꯖꯥ ꯍꯥꯏꯔꯒꯗꯤ ꯑꯉꯣꯝ ꯁꯛꯇꯤ ꯃꯍꯥꯛ ꯑꯁꯤ ꯆꯧꯔꯥꯛꯅ ꯆꯍꯤ ꯍꯨꯝꯐꯨꯗꯒꯤꯅ ꯍꯨꯝꯗ꯭ꯔꯥꯃꯨꯛ ꯁꯨꯔꯦ ꯑꯩꯅ ꯃꯥꯒꯤ ꯃꯈꯥꯗ ꯁꯥꯟꯅꯔꯛꯄ ꯇ꯭ꯔꯦꯅꯤꯡ ꯂꯧꯔꯛꯄ ꯃꯇꯝꯗ ꯑꯩ ꯏꯁꯥꯒꯤ ꯆꯍꯤ ꯇꯔꯥꯇꯔꯨꯛ ꯈꯛꯇꯪ ꯁꯨꯕꯇ ꯉꯥꯏꯔꯤ ꯑꯗꯨꯒꯤ ꯃꯇꯨꯡꯗ ꯁꯥꯟꯅꯔꯛꯄ ꯇ꯭ꯔꯦꯅꯤꯡ ꯇꯧꯔꯒ ꯁꯥꯟꯅꯔꯛꯄ ꯇꯝꯂꯒ ꯁꯥꯟꯅꯖꯔꯛꯄ ꯁꯤꯗ ꯗꯤꯁꯇ꯭ꯔꯤꯛ ꯃꯔꯤꯒꯤ ꯑꯣꯏꯅ ꯆꯦꯝꯄꯤꯌꯟꯁꯤꯞ ꯋꯦꯠ ꯀꯦꯇꯦꯒꯣꯔꯤ ꯁꯚꯦꯟꯇꯤ ꯐꯥꯏꯚ ꯋꯦꯠ ꯀꯦꯇꯦꯒꯣꯔꯤꯒꯤ ꯑꯣꯏꯅ ꯑꯩ ꯆꯦꯝꯄꯤꯌꯟꯁꯤꯞ ꯂꯧꯖꯔꯛꯏ ꯃꯨꯛꯅꯥ ꯖꯇ꯭ꯔꯥꯗꯅ ꯖꯇ꯭ꯔꯥ ꯐꯝꯕꯗ ꯇꯔꯥꯅꯤꯊꯣꯏꯔꯛ ꯂꯧꯖꯔꯛꯏ ꯑꯗꯨꯒ ꯃꯁꯥꯟꯅ ꯑꯁꯤꯒꯤ ꯇꯣꯟ ꯃꯁꯥꯟꯅꯗꯅ ꯃꯔꯤꯔꯛ ꯁꯨꯅ ꯂꯧꯖꯔꯛꯏ